ꯑꯍꯥꯟꯕ ꯃꯁꯤꯡ ꯃꯧꯗ꯭ꯔꯃꯥꯄꯟ ꯑꯅꯤꯁꯨꯕ ꯃꯁꯤꯡ ꯂꯤꯁꯤꯡ ꯑꯝꯒ ꯆꯅꯤꯄꯥꯟ ꯌꯥꯡꯈꯩ ꯑꯅꯤ ꯑꯍꯨꯝꯁꯨꯕ ꯃꯁꯤꯡ ꯂꯤꯁꯤꯡ ꯃꯔꯤꯒ ꯆꯇ꯭ꯔꯨꯛ ꯌꯥꯡꯈꯩ ꯃꯔꯤꯁꯨꯕ ꯃꯁꯤꯡ ꯂꯤꯁꯤꯡ ꯃꯥꯄꯟꯒ ꯃꯧꯗ꯭ꯔꯥꯃꯥꯄꯟ ꯇꯔꯥꯁꯨꯕ ꯃꯉꯥꯁꯨꯕ ꯃꯁꯤꯡ ꯂꯤꯁꯤꯡ ꯇꯔꯥꯒ ꯆꯥꯝꯉꯥ ꯌꯥꯡꯈꯩ